ꯍꯜꯂꯣ ꯍꯜꯂꯣ ꯀꯩ ꯇꯧꯔꯤꯕ꯭ꯔꯣ ꯑꯣ ꯑꯩꯈꯣꯏꯁꯨ ꯂꯥꯛꯀꯦ ꯍꯥꯏꯔꯒ ꯃꯇꯝ ꯁꯪꯗ꯭ꯔꯒ ꯂꯩꯌꯦ ꯍꯣꯏ ꯑꯣ ꯑꯩꯈꯣꯏꯁꯨ ꯃꯇꯝ ꯌꯦꯡꯉꯒ ꯂꯥꯛꯄ ꯇꯥꯔꯦ ꯑꯗꯨꯗꯤ ꯌꯥꯝ ꯐꯖꯩ ꯍꯥꯏꯔꯗꯤ

ꯑꯣ ꯑꯣ ꯑꯗꯨ ꯍꯣꯏ ꯑꯗꯨꯗꯤ ꯂꯥꯛꯄ ꯇꯥꯔꯦ ꯌꯥꯝ ꯐꯖꯩ ꯍꯥꯏꯔꯗꯤ ꯑꯣ ꯑꯣ ꯑꯗꯨꯗꯤ ꯌꯥꯝ ꯊꯨꯏꯌꯦꯀꯣ ꯑꯣ ꯍꯣꯏ ꯍꯣꯏ ꯂꯥꯛꯀꯦ ꯑꯗꯨꯗꯤ ꯂꯥꯛꯄ ꯇꯥꯔꯦ ꯌꯥꯝ ꯐꯖꯩ ꯍꯥꯏꯔꯗꯤ ꯍꯣꯏ ꯍꯣꯏ ꯂꯥꯛꯀꯦ ꯑꯥ ꯍꯣꯏ ꯍꯣꯏ ꯂꯥꯛꯄ ꯇꯥꯔꯦ ꯑꯗꯨꯗꯤ ꯑꯣ ꯑꯣ

ꯑꯣ ꯑꯗꯨꯒ ꯇꯤꯀꯦꯠꯇꯤ ꯀꯌꯥ ꯂꯧꯕ꯭ꯔꯥ ꯑꯣ ꯃꯤ ꯑꯃ ꯑꯅꯤ ꯑꯣ ꯍꯣꯏ ꯍꯣꯏ ꯂꯥꯛꯄ ꯇꯥꯔꯦ ꯑꯗꯨꯗꯤ ꯑꯦ ꯑꯦ ꯍꯣꯏ ꯍꯣꯏ ꯅꯪꯁꯨ ꯐꯖꯅ ꯀꯣꯏꯌꯣ ꯎꯝ